ꯑꯩꯅ ꯄꯨꯟꯁꯤꯁꯤꯗ ꯑꯦꯛꯖꯥꯝ ꯑꯃꯇꯪ ꯑꯩꯅ ꯌꯥꯝꯅ ꯄꯤꯛꯏꯉꯩꯗꯒꯤ ꯍꯧꯅ ꯈꯜꯂꯒ ꯂꯥꯛꯆꯕ ꯑꯃꯈꯛ ꯊꯥꯒꯦꯅ ꯈꯟꯖꯕꯅꯤ ꯑꯗꯨꯕꯨ ꯄꯩꯁꯥꯅ ꯃꯔꯝ ꯑꯣꯏꯔꯒ ꯑꯩ ꯊꯥꯕ ꯐꯪꯈꯤꯗꯦ ꯑꯗꯨꯕꯨ ꯅꯣꯡꯃ ꯅꯠꯇ꯭ꯔꯒ ꯅꯣꯡꯃꯗꯤ ꯊꯥꯕ ꯐꯪꯂꯛꯈꯤꯅꯤ ꯈꯟꯗꯨꯅ ꯑꯩ ꯌꯥꯝꯅ ꯍꯣꯠꯅꯈꯤ ꯄꯩꯁꯥ ꯄꯩꯁꯥ ꯄ꯭ꯔꯣꯕ꯭ꯂꯦꯝ ꯑꯣꯏꯕꯗꯨꯁꯨ ꯑꯩꯍꯥꯛꯅ ꯑꯉꯥꯡ ꯇ꯭ꯌꯨꯁꯟ ꯇꯧꯗꯨꯅ ꯅꯣꯡꯃ ꯅꯣꯡꯃꯒꯤ ꯄꯩꯁꯥ ꯇꯨꯡꯁꯤꯟꯖꯅꯕ ꯍꯣꯠꯅꯈꯤ ꯑꯃꯗꯤ ꯑꯍꯦꯟꯕ ꯄꯩꯁꯥꯅ ꯕꯕꯥ ꯏꯃꯥꯗꯒꯤ ꯃꯇꯦꯡ ꯂꯧꯔꯒ ꯑꯩ ꯊꯥꯈꯤꯒꯦ ꯈꯟꯗꯨꯅ ꯍꯣꯠꯅꯖꯔꯛꯄꯅ ꯂꯥꯏꯔꯤꯛ ꯄꯥꯕꯁꯨ ꯑꯩ ꯑꯉꯥꯡ ꯇ꯭ꯌꯨꯁꯟ ꯂꯣꯏꯔꯕ ꯃꯇꯨꯡꯗ ꯃꯇꯝ ꯈꯔꯇꯪ ꯐꯪꯖꯕꯗ ꯑꯩꯅ ꯂꯥꯏꯔꯤꯛ ꯄꯥꯗꯨꯅ ꯑꯦꯛꯖꯥꯝꯒꯤꯗꯃꯛꯇ ꯈꯜꯂꯒ ꯄꯥꯔꯛꯇꯨꯅ ꯑꯩꯅ ꯑꯁꯨꯝꯅ ꯍꯣꯠꯅꯔꯛꯄꯅ ꯊꯥ ꯊꯥ ꯈꯨꯗꯤꯡꯒꯤ ꯑꯉꯥꯡ ꯇ꯭ꯌꯨꯁꯟ ꯇꯧꯕꯒꯤ ꯄꯩꯁꯥ ꯑꯗꯨ ꯇꯨꯡꯁꯤꯟꯖꯗꯨꯅ ꯑꯦꯛꯖꯥꯝꯒꯤꯗꯃꯛꯇ ꯑꯩꯅ ꯊꯤꯔꯕ ꯃꯇꯨꯡꯗ ꯑꯩꯅ ꯑꯦꯛꯖꯥꯝ ꯑꯗꯨ ꯊꯥꯈꯤ ꯉꯁꯤꯗꯤ ꯑꯩꯅ ꯌꯥꯝꯅ ꯀꯟꯅ ꯍꯣꯠꯅꯖꯔꯛꯄꯒꯤ ꯃꯇꯨꯡꯏꯟꯅ ꯑꯩ ꯉꯁꯤꯗꯤ ꯃꯥꯏ ꯄꯥꯛꯄ ꯃꯤꯁꯛ ꯑꯃ ꯑꯣꯏꯕ ꯐꯪꯖꯔꯦ